ꯎꯝ ꯍꯜꯂꯣ ꯑꯥ ꯍꯜꯂꯣ ꯍꯣꯏ ꯃꯥꯅꯤ ꯍꯣꯏ ꯅꯨꯡꯉꯥꯏꯔꯤꯌꯦ ꯍꯣꯏ ꯌꯥꯏ ꯍꯣꯏ ꯍꯣꯏ ꯌꯥꯏ ꯕꯨꯛꯀꯤꯡ ꯇꯧꯁꯦ ꯌꯥꯏ ꯍꯣꯏ ꯂꯥꯛꯑꯦ ꯂꯣꯏꯅꯃꯛ ꯇꯣꯏꯂꯦꯠ ꯒꯨꯝꯅ ꯕꯥꯠꯔꯨꯝꯒꯨꯝꯅ ꯂꯩꯒꯅꯤ ꯗꯕꯜ ꯅꯣꯏꯒꯤꯁꯨ ꯂꯩꯕꯅꯤ ꯍꯣꯏ ꯍꯣꯏ ꯍꯣꯏ ꯇꯝꯕꯤꯒꯦ ꯍꯣꯏ ꯑꯣ ꯍꯣꯏ ꯍꯣꯏ ꯍꯣꯏ ꯇꯝꯕꯤꯒꯦ ꯍꯣꯏ ꯍꯣꯏ ꯄꯤꯒꯅꯤ ꯍꯣꯏ

ꯍꯣꯏ ꯇꯧꯋꯣ ꯍꯣꯏ ꯍꯣꯏ ꯍꯣꯏ ꯍꯥꯏꯅꯁꯦ

ꯅꯥꯏꯟ ꯑꯩꯠ ꯁꯤꯛꯁ ꯇꯨ ꯍꯣꯏ ꯍꯣꯏ ꯇꯧꯕꯤꯒꯦ ꯍꯣꯏ ꯍꯣꯏ ꯑꯗꯨꯝ ꯂꯥꯛꯂꯗꯤ ꯂꯥꯛꯀꯅꯤ ꯍꯧꯖꯤꯛ ꯀꯥꯟ ꯃꯤ ꯌꯥꯝꯗꯦ ꯍꯣꯏ ꯍꯣꯏ ꯂꯥꯛꯑꯣ ꯍꯣꯏ

ꯍꯣꯏ ꯌꯥꯏ ꯇꯧꯕꯤꯒꯦ ꯍꯣꯏ ꯍꯣꯏ ꯍꯣꯏ ꯍꯣꯏ ꯍꯣꯏ ꯍꯣꯏ ꯑꯣ ꯍꯣꯏ ꯍꯣꯏ ꯍꯣꯏ ꯑꯦ ꯍꯣꯏ ꯍꯣꯏ ꯅꯪ